ꯖꯅꯋꯥꯔꯤ ꯗꯦꯠ ꯋꯥꯟ ꯇꯨ ꯊꯥꯎꯖꯟ ꯐꯥꯏꯕ ꯐꯦꯕꯋꯥꯔꯤ ꯗꯦꯠ ꯁꯤꯛꯁ ꯇꯨ ꯊꯥꯎꯖꯟ ꯐꯣꯔ ꯖꯅꯋꯥꯔꯤ ꯗꯦꯠ ꯅꯥꯏꯟ ꯇꯨ ꯊꯥꯎꯖꯟ ꯁꯕꯦꯟ ꯗꯤꯁꯦꯝꯕꯔ ꯗꯦꯠ ꯐꯥꯏꯕ ꯇꯨ ꯊꯥꯎꯖꯟ ꯑꯩꯠ ꯑꯥꯒꯁ ꯗꯦꯠ ꯅꯥꯏꯟ ꯇꯨ ꯊꯥꯎꯖꯟ ꯅꯥꯏꯟ